ꯔꯤꯂꯤꯖꯟ ꯑꯃꯅ ꯑꯩꯈꯣꯏꯒꯤ ꯔꯤꯂꯤꯖꯟꯁꯤꯅ ꯑꯩꯉꯣꯟꯗ ꯑꯩ ꯍꯛꯆꯥꯡꯒꯤ ꯍꯦꯜꯊꯁꯤꯒꯤ ꯀꯥꯅꯅꯕ ꯃꯑꯣꯡꯗꯤ ꯑꯃ ꯐꯥꯎ ꯇꯥꯛꯇꯦ ꯇꯥꯛꯑꯒꯁꯨ ꯑꯩꯅ ꯂꯧꯁꯤꯟꯗꯦ ꯈꯪꯗꯦꯕ ꯑꯗꯨꯅ ꯑꯩꯒꯤ ꯃꯦꯟꯇꯦꯜ ꯑꯣꯏꯕ ꯑꯗꯒꯤ ꯐꯤꯖꯤꯀꯦꯜꯒꯤ ꯑꯣꯏꯕ ꯑꯩ ꯏꯁꯥꯒꯤ ꯍꯦꯜꯊꯇ ꯀꯥꯅꯖꯗꯧꯕ ꯍꯥꯏꯇꯥꯔꯒꯗꯤ ꯑꯗꯨꯝ ꯂꯥꯏꯔꯤꯛ ꯂꯥꯏꯁꯨ ꯄꯥꯔꯒ ꯑꯗꯨꯝ ꯈꯪꯂꯛꯏꯁꯦ ꯏꯁꯥꯅ